ꯑꯩ ꯑꯦꯊꯂꯦꯠ ꯆꯦꯟꯕ ꯃꯇꯝꯗ ꯎꯁꯦꯟ ꯕꯣꯜꯒ ꯆꯦꯟꯃꯤꯟꯅꯕ ꯄꯥꯝꯃꯦ ꯍꯥꯏꯕꯗꯤ ꯃꯥꯁꯦ ꯄ꯭ꯔꯤꯊꯤꯕꯤꯗ ꯈ꯭ꯋꯥꯏꯗꯒꯤ ꯐꯥꯔꯁꯇ ꯐꯥꯎꯈꯤꯕ ꯎꯁꯦꯟ ꯕꯣꯜꯁꯦ ꯑꯣꯏꯈꯤꯕꯅꯦ ꯃꯥꯅ ꯐꯪꯈꯤꯕꯅꯦ ꯑꯗꯣ ꯃꯥꯅ ꯆꯦꯟꯕ ꯃꯇꯝꯗ ꯅꯥꯏꯟ ꯄꯣꯏꯟ ꯐꯤꯞꯇꯤ ꯑꯩꯠ ꯁꯦꯀꯦꯟ ꯍꯟꯗ꯭ꯔꯦꯠ ꯃꯤꯇꯔ ꯔꯦꯁꯇ ꯃꯥꯁꯦ ꯔꯦꯀꯣꯔꯠ ꯂꯩꯈꯤꯕ ꯃꯤꯅꯦ ꯇꯨ ꯊꯥꯎꯖꯟ ꯅꯥꯏꯟꯗ ꯃꯔꯝ ꯑꯗꯨꯅ ꯃꯥꯒ ꯆꯦꯟꯃꯤꯟꯅꯕ ꯄꯥꯝꯃꯦ ꯍꯥꯏꯕꯗꯤ ꯃꯥꯗꯤ ꯆꯦꯟꯕꯅꯤꯅ ꯃꯁꯥꯗ ꯑꯁꯤꯒꯤꯁꯦ ꯂꯣꯏꯅ ꯃꯔꯝ ꯁꯨꯃꯥꯏꯅ ꯆꯦꯜꯂꯗꯤ ꯁꯤꯔꯣꯝꯒꯤ ꯐꯤꯕꯝꯗ ꯂꯥꯛꯀꯅꯤ ꯁꯨꯃꯥꯏꯅ ꯂꯧꯒꯅꯤ ꯍꯥꯏꯕꯁꯦ ꯃꯥꯗꯤ ꯇ꯭ꯔꯦꯟ ꯂꯣꯏꯅ ꯂꯣꯏꯈ꯭ꯔꯕꯅꯤꯅ ꯃꯥꯒ ꯆꯦꯟꯃꯤꯟꯅꯔꯕꯗꯤ ꯑꯩꯈꯣꯏꯁꯨ ꯇ꯭ꯔꯦꯟꯁꯨ ꯈꯖꯤꯛ ꯐꯪꯒꯗ꯭ꯔꯥ ꯍꯥꯏꯅ ꯈꯜꯂꯤ ꯃꯔꯝꯁꯨ ꯃꯥꯅ ꯇꯥꯛꯄꯤꯒꯅꯤ ꯃꯔꯝ ꯑꯁꯤꯅ ꯑꯩ ꯎꯁꯦꯟ ꯕꯣꯜꯒ ꯆꯦꯝꯃꯤꯟꯅꯕ ꯑꯦꯊꯂꯦꯠ ꯆꯦꯟꯃꯤꯟꯅꯕꯁꯦ ꯄꯥꯝꯃꯦ